ꯁꯥꯟꯅ ꯈꯣꯠꯅꯕꯁꯤꯡꯒꯤ ꯏꯁꯀꯣꯂꯥꯔꯁꯤꯞ ꯈꯔꯗꯤ ꯈꯪꯖꯩ ꯈꯨꯗꯝ ꯑꯣꯏꯅ ꯍꯥꯏꯔꯕꯗ ꯁꯥꯟꯅꯕꯒꯤ ꯃꯈꯥ ꯄꯣꯟꯅ ꯂꯥꯏꯔꯤꯛ ꯇꯝꯅ ꯇꯝꯅ ꯁ꯭ꯀꯨꯜ ꯇꯝꯕꯕꯨ ꯑꯣꯏꯒꯦꯔꯥ ꯒ꯭ꯔꯦꯖꯨꯋꯦꯠ ꯂꯥꯏꯔꯤꯛ ꯇꯝꯕꯕꯨ ꯑꯣꯏꯒꯦꯔꯥ ꯃꯥꯒꯤ ꯁꯥꯟꯅꯕ ꯁꯥꯟꯅꯕꯗꯨꯒꯤ ꯃꯈꯥ ꯄꯣꯟꯅ ꯃꯥꯅ ꯁꯥꯟꯅꯔꯨꯕꯒꯤ ꯃꯍꯩꯅ ꯃꯥꯒꯤ ꯏꯁꯀꯣꯂꯥꯔꯁꯤꯞ ꯑꯗꯨ ꯃꯇꯦꯡ ꯄꯥꯡꯕ ꯉꯝꯃꯤ ꯑꯗꯨꯒꯤ ꯃꯈꯥ ꯄꯣꯟꯅ ꯑꯃꯨꯛꯀ ꯒꯣꯕꯔꯃꯦꯟꯅꯁꯨ ꯃꯥꯒꯤ ꯃꯇꯦꯡ ꯃꯇꯝ ꯈꯨꯗꯤꯡꯃꯛꯇ ꯑꯗꯨꯝ ꯄꯥꯡꯕꯤꯒꯅꯤ ꯃꯥꯅ ꯑꯥ ꯌꯧꯅ ꯏꯟꯇꯔꯅꯦꯁꯅꯦꯜꯒꯤ ꯊꯥꯛꯇ ꯁꯥꯟꯅꯕꯕꯨ ꯑꯣꯏꯔꯒꯗꯤ ꯑꯗꯨꯝ ꯁꯔꯀꯥꯔꯅꯁꯨ ꯃꯇꯦꯡ ꯄꯥꯡꯒꯅꯤ ꯑꯃꯗꯤ ꯏꯁꯀꯣꯂꯥꯔꯁꯤꯞ ꯃꯥꯒꯤ ꯁꯥꯏꯠꯇꯒꯤ ꯑꯗꯨꯝ ꯏꯁꯀꯣꯂꯥꯔꯁꯤꯞ ꯐꯪꯂꯒ ꯑꯗꯨꯝ ꯆꯥꯡ ꯅꯥꯏꯅ ꯊꯥꯒꯤꯕꯨ ꯑꯣꯏꯒꯦꯔꯥ ꯑꯃꯒꯤ ꯑꯣꯏꯒꯦꯔꯥ ꯂꯥꯛꯂꯒ ꯃꯥꯒꯤ ꯆꯥꯅ ꯊꯛꯅꯕꯗ ꯃꯥꯒꯤ ꯃꯇꯦꯡ ꯄꯥꯡꯗꯨꯅ ꯃꯥꯒꯤ ꯑꯋꯥꯕꯕꯨ ꯈꯔꯗꯁꯨ ꯐꯒꯅꯤ ꯑꯁꯤ ꯃꯉꯥꯏꯔꯦ ꯍꯧꯖꯤꯛꯀꯤ ꯏꯁꯀꯣꯂꯥꯔꯁꯤꯞꯀꯤ ꯐꯪꯂꯒ ꯃꯥꯒꯤ ꯀꯥꯟꯅꯕ ꯍꯥꯏꯔꯒꯗꯤ